ꯍꯜꯂꯣ ꯚꯥꯏ ꯚꯥꯏꯒꯤ ꯗꯨꯀꯥꯟ ꯑꯩꯅ ꯅꯍꯥꯟ ꯄꯣꯠ ꯑꯃ ꯀꯛꯄꯗꯣ ꯃꯗꯨꯒꯤ ꯕꯥꯎꯆꯔ ꯑꯃ ꯐꯪꯉꯦ ꯐꯥꯏꯚ ꯍꯟꯗ꯭ꯔꯦꯠ ꯑꯣꯐꯀꯤ ꯑꯗꯨ ꯍꯟꯗꯛ ꯑꯩꯒꯤ ꯄꯣꯠ ꯑꯃ ꯀꯛꯄꯗꯨꯗ ꯕꯥꯎꯆꯔ ꯑꯗꯨ ꯁꯤꯖꯤꯟꯅꯔꯒ ꯃꯥꯒꯤ ꯗꯤꯁꯀꯥꯎꯟꯗꯣ ꯑꯗꯨꯗ ꯑꯣꯏꯅ ꯐꯪꯍꯟꯕꯤꯌꯨ ꯑꯗꯨ ꯑꯝꯇ ꯚꯥꯏꯅ ꯇꯧꯕꯤꯌꯨꯅꯦ